ꯃꯅꯤꯄꯨꯔꯤ ꯂꯣꯟꯅ ꯂꯝꯗꯝ ꯑꯁꯤꯒꯤ ꯑꯇꯣꯞꯄ ꯂꯣꯟꯁꯤꯡꯒꯤ ꯆꯥꯎꯈꯠꯄꯗ ꯏꯊꯤꯜ ꯄꯤꯈꯤꯕ ꯑꯗꯨꯗꯤ ꯁꯝꯅ ꯄꯜꯂꯕꯗ ꯑꯁꯥꯝꯃꯤꯁꯀꯨꯝꯕ ꯕꯦꯡꯒꯂꯤꯒꯨꯝꯕ ꯑꯁꯨꯝ ꯁꯝꯅ ꯍꯥꯏꯔꯕꯗ ꯖꯤꯕꯦꯇꯣ ꯚ꯭ꯔꯝꯍꯥ ꯚ꯭ꯔꯃꯤꯁꯁꯤꯡꯅ ꯑꯩꯈꯣꯏꯒꯤ ꯂꯣꯟꯕꯨ ꯋꯥꯏꯔꯒ ꯁꯤꯖꯤꯟꯅꯕ ꯑꯃꯁꯨꯡ ꯃꯦꯟ ꯑꯣꯏꯅ ꯑꯩꯈꯣꯏ ꯂꯣꯟꯕꯨ ꯁꯤꯖꯤꯟꯅꯕ ꯑꯗꯒꯤ ꯑꯩꯈꯣꯏꯒꯤ ꯁꯨꯝ ꯄꯜꯂꯕꯗ ꯑꯩꯈꯣꯏꯒꯤ ꯔꯥꯁ ꯂꯤꯂꯥ ꯔꯥꯁ ꯂꯤꯂꯥ ꯁꯥꯟꯅꯕ ꯃꯇꯝꯗ ꯑꯩꯈꯣꯏꯒꯤ ꯃꯅꯤꯄꯨꯔꯒꯤ ꯑꯔꯤ ꯑꯔꯤꯕ ꯋꯥꯍꯩ ꯋꯇꯥꯁꯤꯡ ꯑꯁꯤ ꯃꯈꯣꯏꯅ ꯏꯪꯂꯤꯁꯇ ꯍꯟꯗꯣꯛꯑꯒ ꯈꯪꯅꯕꯒꯤꯗꯃꯛꯇ ꯏꯪꯂꯤꯁꯇ ꯍꯟꯗꯣꯛꯑꯒ ꯏꯪꯂꯤꯁꯇ ꯍꯟꯗꯣꯛꯑꯒ ꯑꯩꯈꯣꯏꯒꯤ ꯂꯣꯟꯁꯤꯡ ꯑꯁꯤꯕꯨ ꯈꯪꯅꯕ ꯍꯣꯠꯅꯕ ꯑꯗꯨ ꯑꯗꯨꯁꯤꯡꯗꯨꯅꯤ